ꯍꯣꯏ ꯑꯩ ꯃꯩꯗ ꯆꯥꯛ ꯊꯣꯡꯖꯔꯦ ꯒ꯭ꯌꯥꯁ ꯑꯃꯗꯤ ꯏꯟꯗꯛꯁꯟꯒ ꯈꯦꯅꯕ ꯍꯥꯏꯕꯕꯨ ꯒ꯭ꯌꯥꯁ ꯏꯟꯗꯛꯁꯟꯅ ꯊꯣꯡꯕꯅ ꯈꯔ ꯂꯨꯖꯔꯕꯁꯨ ꯍꯣꯏꯅ ꯃꯩꯗ ꯑꯩꯈꯣꯏꯒꯤ ꯃꯩꯇꯩꯒꯤ ꯆꯠꯅꯕꯤꯗ ꯍꯥꯟꯅ ꯃꯩꯗ ꯊꯣꯡꯂꯛꯄ ꯑꯁꯤꯅ ꯑꯩꯈꯣꯏꯅ ꯃꯇꯝ ꯈꯔ ꯆꯪꯖꯔꯕꯁꯨ ꯈꯔ ꯃꯣꯠꯆꯔꯕꯁꯨ ꯑꯁꯤꯅ ꯑꯩꯈꯣꯏꯅ ꯆꯥꯛ ꯊꯣꯡꯕ ꯃꯇꯝꯗꯨꯗ ꯍꯥꯎꯅ ꯊꯣꯡꯕ ꯌꯥꯏ